ꯀꯩꯒꯨꯝꯕ ꯌꯨꯝꯗ ꯈꯣꯡ ꯍꯥꯝꯊꯕꯒꯤ ꯂꯥꯏꯅꯥ ꯑꯁꯤ ꯅꯥꯔꯕ ꯑꯗꯨ ꯑꯣꯏꯔꯒꯗꯤ ꯈꯣꯡ ꯍꯥꯝꯊꯕ ꯅꯥꯔꯤꯕ ꯃꯤ ꯑꯗꯨ ꯂꯨꯅ ꯅꯥꯟꯅ ꯃꯁꯥ ꯑꯗꯨ ꯂꯩꯒꯅꯤ ꯏꯁꯤꯡ ꯑꯁꯧꯕ ꯍꯥꯏꯗꯤ ꯕꯣꯏꯂꯤꯡ ꯋꯥꯇꯔꯁꯦ ꯁꯤꯖꯤꯟꯅꯒꯅꯤ ꯑꯣ ꯑꯥꯔ ꯑꯦꯜ ꯃꯍꯤ ꯊꯛꯀꯅꯤ ꯃꯔꯝꯗꯤ ꯑꯣ ꯑꯥꯔ ꯑꯦꯜ ꯃꯍꯤꯗꯣ ꯂꯣꯁ ꯑꯣꯐ ꯑꯦꯄꯇꯥꯏꯠ ꯑꯣꯏꯕꯗꯒꯤ ꯐꯒꯅꯤ ꯀꯩꯒꯨꯝꯕ ꯌꯨꯝꯗꯨꯗ ꯅꯥꯗꯕ ꯃꯤ ꯑꯣꯏꯔꯒꯁꯨ ꯅꯥꯗꯅꯉꯥꯏꯒꯤ ꯏꯟꯐꯦꯛꯁꯟ ꯏꯁ ꯕꯦꯇꯔ ꯗꯦꯟ ꯀꯤꯌꯣꯔ ꯍꯥꯏꯅ ꯍꯥꯏꯗꯤ ꯀꯩꯗꯧꯕꯗꯣ ꯁꯤꯖꯟꯅꯒꯅꯤ ꯍꯥꯏꯗꯤ ꯅꯥꯗꯅꯤꯡꯉꯥꯏ ꯌꯥꯝ ꯀꯟꯅ ꯍꯣꯠꯅꯒꯅꯤ ꯅꯥꯔꯕ ꯃꯤꯑꯣꯏ ꯑꯗꯨꯁꯨ ꯂꯨꯅ ꯅꯥꯟꯅ ꯂꯩꯔꯒ ꯅꯥꯗꯅꯕ ꯀꯟꯅ ꯍꯣꯠꯅꯒꯅꯤ ꯅꯥꯕ ꯑꯗꯨꯁꯨ ꯐꯍꯟꯅꯕ ꯍꯣꯠꯅꯒꯅꯤ